ꯍꯥꯏꯔꯤꯕ ꯑꯦꯟ ꯑꯥꯔ ꯖꯤ ꯑꯦꯁꯁꯤ ꯂꯥꯛꯄ ꯃꯇꯝꯗ ꯄ꯭ꯔꯙꯥꯟ ꯃꯦꯝꯕꯔ ꯂꯧꯊꯣꯔꯛꯑꯒ ꯂꯩꯀꯥꯏꯒꯤ ꯑꯣꯏꯕꯗ ꯈꯨꯡꯒꯪꯒꯤ ꯑꯣꯏꯕꯗ ꯑꯩꯈꯣꯏꯒꯤ ꯑꯁꯣꯡꯕ ꯃꯐꯝ ꯑꯃꯗꯒꯤ ꯊꯕꯛ ꯁꯨꯍꯜꯂꯒ ꯃꯌꯥꯝ ꯄꯩꯁꯥ ꯐꯪꯍꯜꯂꯤꯕ ꯑꯃꯗꯤ ꯖꯣꯕ ꯍꯣꯜꯗꯔ ꯑꯃꯃꯝꯗ ꯄꯩꯁꯥ ꯄꯤꯔꯤꯕ ꯇꯔꯥꯅꯤ ꯑꯣꯏꯔꯣ ꯀꯨꯟꯅꯤꯒꯤ ꯑꯣꯏꯔꯣ ꯄꯤꯔꯤꯕ ꯈꯨꯗꯤꯡꯃꯛꯁꯦ ꯃꯈꯣꯏꯒꯤ ꯃꯥꯏꯀꯩꯗꯩꯅꯤ ꯍꯥꯏꯅꯤꯡꯉꯦ ꯑꯗꯨꯅ ꯀꯃꯥꯏꯅ ꯇꯧꯋꯦ ꯍꯥꯏ ꯀꯥꯟꯗ ꯖꯣꯕ ꯀꯥꯔꯠ ꯁꯨꯔꯛꯄꯗꯒꯤ ꯑꯩꯈꯣꯏꯒꯤ ꯀꯔꯤꯗꯕꯧ ꯂꯩꯀꯥꯏꯗ ꯈꯨꯡꯒꯪꯗ ꯑꯃꯣꯠꯄ ꯀꯌꯥ ꯂꯩꯔꯤꯕ ꯈꯨꯗꯤꯡꯃꯛꯁꯦ ꯂꯩꯕ ꯉꯝꯗꯦ ꯑꯗꯒꯤ ꯃꯈꯣꯏꯅ ꯁꯨꯔꯛꯄ ꯑꯃꯗꯤ ꯁꯨꯒꯅꯦꯅ ꯀꯩꯗꯧꯔꯛꯄ ꯂꯥꯎꯊꯣꯔꯛꯄ ꯌꯥꯝꯅ ꯐꯩ ꯑꯗꯨꯅ ꯃꯈꯣꯏꯅ ꯑꯩꯈꯣꯏꯗ ꯁꯨꯍꯜꯂꯒ ꯄꯩꯁꯥ ꯐꯪꯍꯜꯂꯤꯕ ꯑꯃꯗꯤ ꯂꯨ ꯅꯥꯜꯍꯜꯂꯤꯕ ꯀꯩꯔꯣꯜ ꯂꯩꯀꯥꯏꯗ ꯑꯃꯗꯤ ꯈꯨꯡꯒꯪꯗ ꯄꯟꯆꯥꯌꯠꯅ ꯀꯣꯟꯕ ꯃꯐꯝꯗ ꯂꯨ ꯅꯥꯜꯍꯜꯂꯤꯕ ꯑꯃꯗꯤ ꯃꯈꯣꯏꯗ ꯄꯩꯁꯥ ꯅꯨꯡꯁꯥ ꯑꯩꯈꯣꯏꯗꯁꯨ ꯀꯥꯔꯠ ꯍꯣꯜꯗꯔꯗ ꯄꯩꯁꯥ ꯅꯨꯡꯁꯥ ꯄꯤꯔꯤꯕ ꯈꯨꯗꯤꯡꯃꯛ ꯑꯁꯦ ꯑꯗꯨꯛꯀꯤ ꯃꯇꯤꯛ ꯀꯥꯟꯅꯩ ꯍꯥꯏꯕꯗꯨꯅꯤ ꯑꯗꯨꯅ ꯀꯃꯥꯏꯅ ꯇꯧꯔꯦ ꯍꯥꯏ ꯀꯥꯟꯗ ꯃꯈꯣꯏ ꯂꯩꯕꯁꯦ ꯑꯗꯨꯛꯀꯤ ꯃꯇꯤꯛ ꯀꯥꯟꯅꯩ ꯉꯁꯥꯏ ꯗ꯭ꯔꯦꯟ ꯆꯟꯕꯗꯣ ꯗ꯭ꯔꯦꯟ ꯆꯟꯕꯗꯤ ꯃꯌꯥꯝ ꯆꯜꯍꯟꯅꯤꯡꯉꯦ ꯑꯗꯨꯕꯨ ꯃꯌꯥꯝ ꯑꯃ ꯇꯧꯍꯟꯅꯤꯡꯉꯦ ꯑꯗꯕꯨ ꯃꯈꯣꯏꯁꯨ ꯇꯨꯡ ꯃꯥꯡ ꯌꯦꯡꯉꯒ ꯍꯥꯏꯕꯗꯤ ꯗꯔꯀꯥꯔ ꯑꯣꯏꯕ ꯑꯣꯏ ꯑꯣꯏꯕ ꯃꯇꯝꯗꯨꯗ ꯆꯟꯕ

ꯊꯥꯊꯔꯒ ꯑꯩꯈꯣꯏꯅ ꯁꯨꯕꯒꯨꯝꯕ ꯑꯗꯒꯤ ꯊꯥꯡ ꯌꯣꯠ ꯄꯨꯊꯣꯛꯑꯒ ꯑꯩꯈꯣꯏꯅ ꯀꯩꯗꯧꯕꯒꯨꯝꯅ ꯑꯁꯣꯡ ꯑꯁꯣꯡꯕ ꯇꯝꯊꯤ ꯇꯥꯔꯤꯕꯅ ꯑꯩꯈꯣꯏꯒꯤ ꯑꯀꯤꯕ ꯀꯃꯥꯏꯅ ꯇꯧꯔꯦ ꯍꯥꯏ ꯀꯥꯟꯗ ꯑꯩꯈꯣꯏꯅ ꯆꯪꯅꯤꯡꯗꯕ ꯃꯐꯝꯗꯨ ꯑꯩꯈꯣꯏꯅ ꯍꯦꯛ ꯁꯨꯔ ꯈꯣꯠꯂꯗꯤ ꯂꯪꯉꯤꯗꯣ ꯑꯗꯨꯅ ꯄ꯭ꯔꯙꯥꯟ ꯃꯦꯝꯕꯔꯅ ꯇꯧꯕ ꯊꯕꯛ ꯄꯟꯆꯥꯌꯠꯅ ꯀꯣꯟꯕꯗ ꯄ꯭ꯔꯙꯥꯟ ꯃꯦꯝꯕꯔꯅ ꯇꯧꯔꯤꯕ ꯊꯕꯛꯁꯦ ꯌꯥꯝꯅ ꯊꯥꯒꯠꯅꯤꯡꯉꯤ ꯍꯥꯏꯖꯅꯤꯡꯉꯤ